ꯑꯩꯍꯥꯛꯀꯤ ꯃꯔꯨꯞꯁꯤꯡꯒ ꯂꯣꯏꯅꯅ ꯑꯈꯣꯏ ꯀꯨꯟꯒ ꯃꯔꯤꯃꯨꯛ ꯑꯩꯈꯣꯏ ꯀꯣꯏꯕ ꯆꯠꯈ꯭ꯔꯦ ꯆꯦꯅꯥꯏꯗ ꯃꯗꯨꯗ ꯆꯠꯈꯤꯕ ꯃꯇꯝꯗ ꯑꯩꯈꯣꯏꯅ ꯆꯠꯈꯤꯕꯁꯦ ꯇꯁꯦꯡꯅꯗꯤ ꯀꯣꯏꯕꯈꯛ ꯆꯠꯄ ꯅꯠꯇꯦ ꯇꯣꯉꯥꯟꯕ ꯑꯩꯈꯣꯏꯒꯤ ꯃꯍꯩ ꯃꯁꯤꯡ ꯇꯝꯅꯕꯒꯤꯗꯃꯛꯇ ꯀ꯭ꯂꯥꯁ ꯈꯔ ꯌꯥꯎꯕꯒꯤ ꯆꯠꯄꯅꯦ ꯑꯗꯨꯅ ꯀ꯭ꯂꯥꯁ ꯆꯠꯄꯁꯤꯗ ꯑꯩꯈꯣꯏ ꯑꯌꯨꯛ ꯅꯨꯡꯊꯤꯟ ꯄꯨꯂꯞ ꯃꯇꯝ ꯄꯨꯝꯕ ꯑꯗꯨꯝ ꯑꯩꯈꯣꯏ ꯃꯌꯥꯝ ꯄꯨꯟꯅ ꯂꯩꯃꯤꯟꯅꯔꯦ ꯃꯍꯩ ꯇꯝꯕ ꯌꯥꯕ ꯇꯝꯁꯤꯜꯂꯦ ꯀ꯭ꯂꯥꯁ ꯅꯨꯡ ꯌꯥꯎꯔꯕ ꯃꯇꯨꯡꯗ ꯂꯣꯏꯔꯛꯄꯗ ꯑꯃꯨꯛ ꯑꯩꯈꯣꯏꯒꯤ ꯑꯠ ꯃꯐꯝꯗꯨꯗ ꯐꯪꯉꯤꯕ ꯐꯦꯁꯤꯂꯤꯇꯤꯁꯤꯡꯁ ꯍꯥꯏ ꯇꯥꯔꯦ ꯑꯗꯨ ꯏꯔꯣꯏꯕ ꯆꯠꯄꯅ ꯆꯠꯄ ꯖꯤꯝꯁ ꯆꯠ ꯖꯤꯝꯗ ꯆꯠꯄꯅ ꯆꯠꯄ ꯑꯗꯒꯤ ꯈꯔ ꯑꯃꯅ ꯑꯩꯈꯣꯏ ꯑꯛ ꯑꯀꯣꯏꯕꯗ ꯂꯩꯕ ꯐꯖꯕ ꯃꯐꯝ ꯊꯤꯔꯒ ꯀꯣꯏꯕ ꯆꯠꯄ ꯂꯥꯏ ꯈꯣꯏꯔꯝꯕ ꯆꯠꯄ ꯑꯁꯨꯃꯥꯏꯅ ꯑꯩꯈꯣꯏ ꯃꯌꯥꯝ ꯀꯣꯏꯕ ꯆꯠꯃꯤꯟꯅꯔꯛꯑꯦ